ꯑꯩꯈꯣꯏꯒꯤ ꯍꯧꯖꯤꯛꯀꯤ ꯃꯇꯝꯁꯦ ꯀꯥꯂꯦꯟꯒ ꯑꯣꯏꯕꯅꯤꯅ

ꯑꯩꯈꯣꯏꯒꯤ ꯌꯥꯝꯅ ꯑꯩꯈꯣꯏꯒꯤ ꯅꯨꯡꯁꯥꯒꯤ ꯃꯩꯁꯥꯁꯤꯡꯁꯤꯅ ꯃꯍꯩ ꯃꯔꯣꯡ ꯊꯥꯕꯁꯤꯗ ꯑꯩꯈꯣꯏꯒꯤ ꯀꯔꯤ ꯍꯥꯏꯕ ꯇꯥꯔꯦ ꯌꯥꯝꯅ ꯆꯥꯛꯊꯦꯛꯄꯒꯤ ꯃꯑꯣꯡꯗ ꯂꯩꯕ ꯃꯍꯩ ꯃꯔꯣꯡ ꯊꯥꯅ ꯑꯗꯨꯅ ꯑꯩꯈꯣꯏꯅ ꯃꯇꯝꯁꯤꯗꯩꯗ ꯑꯩꯈꯣꯏꯒꯤ ꯃꯇꯝ ꯃꯇꯝꯒꯤ ꯑꯣꯏꯕ ꯑꯩꯈꯣꯏꯅ ꯍꯥꯏꯕꯗꯤ ꯅꯤꯡꯊꯝ ꯊꯥꯗꯅ ꯅꯤꯡꯊꯝ ꯊꯥꯒꯤ ꯑꯩꯈꯣꯏꯒꯤ ꯍꯋꯥꯏ ꯊ꯭ꯔꯥꯛ ꯍꯋꯥꯏ ꯃꯨꯕꯤ ꯑꯗꯒꯤ ꯇꯣꯔꯣꯕꯣꯠ ꯀꯔꯤ ꯀꯔꯥꯁꯤꯡꯁꯦ ꯅꯤꯡꯊꯝ ꯊꯥꯗꯅ ꯁꯤꯒꯨꯝꯕꯁꯤꯅ ꯑꯌꯥꯝꯕ ꯊꯥꯏ ꯑꯗꯣ ꯀꯥꯂꯦꯟꯗꯗꯤ ꯀꯥꯂꯦꯟꯗ ꯊꯥꯕ ꯄꯣꯠꯁꯛ ꯄꯣꯠꯁꯛꯁꯤꯡꯁꯤꯅ ꯑꯩꯈꯣꯏꯒꯤ ꯀꯔꯤ ꯍꯥꯏꯕ ꯇꯥꯔꯦ ꯑꯩꯈꯣꯏꯒꯤ ꯈꯥꯃꯦꯟ ꯑꯁꯤꯟꯕ ꯑꯗꯒꯤ ꯈꯣꯡꯗ꯭ꯔꯨꯝ ꯑꯗꯒꯤ ꯀꯩꯅꯣ ꯀꯔꯤ ꯆꯨꯖꯥꯛ ꯀꯔꯤ ꯀꯔꯤꯁꯤꯡꯁꯤ ꯑꯩꯈꯣꯏꯅ ꯑꯗꯨꯒꯨꯝꯕꯁꯤꯡꯁꯤ ꯊꯥꯔꯒ ꯑꯩꯈꯣꯏꯒꯤ ꯃꯇꯝ ꯃꯇꯝꯒꯤ ꯍꯥꯏꯕ ꯇꯥꯔꯦ ꯃꯥꯒꯤ ꯅꯤꯡꯊꯝ ꯊꯥꯗ ꯊꯥꯕ ꯆꯥꯟꯅꯗꯕ ꯍꯋꯥꯏ ꯃꯨꯕꯤ ꯍꯋꯥꯏ ꯊ꯭ꯔꯥꯛ ꯊꯥꯅꯤꯡꯏ ꯀꯥꯂꯦꯟꯗꯅ ꯑꯩꯈꯣꯏꯒꯤ ꯆꯨꯖꯥꯛꯀꯨꯝꯕ ꯑꯗꯒꯤ ꯃꯣꯔꯣꯛꯀꯨꯝꯕ ꯑꯁꯤꯒꯨꯝꯕꯁꯤꯡꯁꯤꯅꯁꯨ ꯑꯌꯥꯝꯕ ꯁꯤꯒꯨꯝꯕ ꯉꯥꯛꯇ ꯑꯣꯏꯅ ꯊꯥꯅꯩ ꯑꯗꯨ ꯃꯁꯤꯒꯤꯁꯨ ꯃꯁꯤꯗ ꯑꯩꯈꯣꯏ ꯅꯨꯡꯁꯥꯒꯤ ꯃꯩꯁꯥꯁꯤꯅꯁꯨ ꯌꯥꯝꯅ ꯑꯁꯣꯏꯕꯁꯨ ꯍꯥꯏꯗꯤ ꯌꯥꯝꯅ ꯗꯤꯁꯇꯕ ꯇꯧꯕ ꯍꯥꯏꯇꯥꯔꯦ ꯑꯩꯈꯣꯏꯒꯤ ꯄꯣꯠꯁꯤꯡꯁꯦ ꯊꯥꯔꯒ ꯀꯪꯁꯤꯟꯕ ꯈꯣꯠꯄ ꯑꯗꯒꯤ ꯏꯁꯤꯡ ꯃꯇꯝ ꯆꯥꯅ ꯆꯥꯏꯍꯧꯕ ꯏꯁꯤꯡ ꯃꯇꯝ ꯆꯥꯅ ꯆꯥꯏꯗ꯭ꯔꯒꯗꯤ ꯍꯦꯛꯇ ꯃꯗꯨꯒꯤꯁꯨ ꯑꯁꯣꯏꯕꯁꯦ ꯃꯌꯥꯝ ꯑꯃ ꯑꯩ ꯂꯩ